ꯐꯥꯔꯃꯔ ꯑꯃꯗ ꯊꯦꯡꯅꯔꯤꯕ ꯑꯋꯥꯕꯁꯤ ꯑꯁꯨꯛꯀꯤ ꯃꯇꯤꯛ ꯌꯥꯝꯃꯤ ꯈꯨꯗꯝ ꯑꯣꯏꯅ ꯍꯥꯏꯔꯕꯗ ꯏꯁꯤꯡ ꯅꯣꯡ ꯇꯥꯗꯕꯅ ꯃꯔꯝ ꯑꯣꯏꯔꯒ ꯏꯀꯪ ꯊꯣꯛꯄ ꯅꯣꯡ ꯑꯗꯨꯒ ꯗ꯭ꯔꯦꯅꯦꯁ ꯁꯤꯁꯇꯦꯝꯁꯦ ꯃꯔꯝ ꯆꯥꯅ ꯂꯩꯇꯕꯗꯒꯤ ꯅꯣꯡ ꯈꯤꯇꯪ ꯀꯟꯅ ꯆꯨꯔꯛꯄꯗ ꯂꯧꯁꯤꯡꯁꯦ ꯂꯣꯏꯅꯃꯛ ꯏꯁꯤꯡꯅ ꯂꯨꯞꯄꯗꯒꯤꯅ ꯃꯔꯝ ꯑꯣꯏꯔꯒ ꯃꯍꯩ ꯃꯔꯣꯡꯁꯤꯡꯁꯦ ꯃꯇꯤꯛ ꯆꯥꯅ ꯂꯣꯛꯄ ꯉꯝꯗꯕ ꯑꯗꯨꯒ ꯃꯔꯝꯁꯤꯡ ꯑꯁꯤꯗꯒꯤ ꯑꯩꯈꯣꯏꯁꯦ ꯐꯖꯅ ꯄꯣꯊꯣꯛꯁꯦ ꯄꯨꯊꯣꯛꯄ ꯉꯝꯗꯕꯒꯤ ꯑꯋꯥꯕ ꯑꯗꯨ ꯊꯦꯡꯅꯔꯤ ꯍꯥꯏꯔꯤꯕ ꯑꯋꯥꯕꯁꯤꯡ ꯑꯁꯤ ꯐꯅꯉꯥꯏꯗꯃꯛꯇ ꯁꯔꯀꯥꯔꯒꯤ ꯃꯥꯏꯀꯩꯗꯒꯤ ꯑꯩꯈꯣꯏꯅ ꯗ꯭ꯔꯦꯅꯦꯁ ꯁꯤꯁꯇꯦꯝꯁꯤ ꯐꯖꯅ ꯇꯧꯕꯤꯕ ꯑꯃꯁꯨꯡ ꯑꯩꯈꯣꯏꯒꯤ ꯑꯃꯨꯛꯈꯛꯇꯪ ꯎꯔꯤꯕ ꯂꯧꯎ ꯄꯊꯥꯞ ꯑꯁꯤ ꯑꯩꯈꯣꯏꯅ ꯗꯕꯜ ꯀ꯭ꯔꯣꯞꯄꯤꯡ ꯅꯠꯇ꯭ꯔꯒꯅ ꯇ꯭ꯔꯤꯄꯜ ꯀ꯭ꯔꯣꯞꯄꯤꯡ ꯇꯧꯕꯒꯤ ꯈꯨꯗꯣꯡꯆꯥꯕ ꯑꯗꯣ ꯐꯪꯅꯉꯥꯏꯒꯤꯗꯃꯛꯇ ꯑꯩꯈꯣꯏꯅ ꯗ꯭ꯔꯦꯅꯦꯁ ꯁꯤꯁꯇꯦꯝ ꯐꯖꯅ ꯊꯝꯕꯤꯕ ꯍꯥꯏꯔꯤꯕ ꯄꯣꯂꯤꯁꯤ ꯁꯦꯝꯕꯤꯕ ꯑꯁꯦ ꯌꯥꯝꯅꯃꯛ ꯗꯔꯀꯥꯔ ꯂꯩ ꯂꯣꯏꯅ ꯂꯣꯏꯅꯅ ꯌꯥꯝꯅ ꯃꯔꯨꯑꯣꯏꯕ ꯂꯧꯃꯤꯒꯤꯗꯤ ꯍꯥꯔ ꯍꯥꯏꯕꯁꯤ ꯌꯥꯝꯅ ꯏꯝꯄꯣꯔꯇꯦꯟ ꯑꯣꯏꯔꯤ ꯑꯗꯨꯅ ꯍꯥꯔ ꯑꯁꯤ ꯃꯍꯩ ꯃꯔꯣꯡ ꯐꯖꯅ ꯐꯪꯅꯉꯥꯏꯗꯃꯛꯇ ꯃꯇꯝ ꯆꯥꯅ ꯍꯥꯔꯁꯦ ꯁꯔꯀꯥꯔꯒꯤ ꯃꯥꯏꯀꯩꯗꯒꯤ ꯐꯪꯍꯟꯕꯤꯕ ꯇꯥꯔꯒꯗꯤ ꯑꯩꯈꯣꯏꯒꯤ ꯂꯧꯎ ꯁꯤꯡꯎꯕꯒꯤ ꯂꯝꯁꯤꯗ ꯑꯁꯨꯛꯀꯤ ꯃꯇꯤꯛ ꯆꯥꯎꯈꯠꯄ ꯄꯨꯔꯛꯀꯅꯤ ꯍꯥꯏꯅ ꯑꯩꯅ ꯊꯥꯖꯖꯩ